ꯑꯩꯒꯤ ꯏꯃꯨꯡꯗ ꯒꯥꯔꯗꯦꯟ ꯁꯦꯝꯅꯤꯡꯕꯗ ꯑꯩꯈꯣꯏ ꯃꯤ ꯃꯔꯤ ꯂꯩ ꯃꯔꯤ ꯂꯩꯕꯁꯤ ꯀꯅꯥ ꯀꯅꯥꯅꯣ ꯍꯥꯏꯔꯒ ꯑꯩ ꯏꯁꯥ ꯑꯃ ꯑꯣꯏꯔꯦ ꯑꯩꯒꯤ ꯏꯆꯥꯅꯨꯄꯤ ꯑꯃ ꯑꯣꯏꯔꯦ ꯑꯩꯒꯤ ꯏꯅꯥꯎꯅꯨꯄꯥꯒꯤ ꯅꯨꯄꯤ ꯑꯩꯈꯣꯏꯒꯤ ꯃꯧꯗꯣ ꯑꯗꯨ ꯑꯃ ꯑꯣꯏꯔꯦ ꯑꯗꯒꯤ ꯑꯩꯈꯣꯏꯒꯤ ꯏꯅꯥꯎꯅꯨꯄꯥꯁꯤꯡ ꯑꯃꯒ ꯑꯩꯈꯣꯏꯗꯤ ꯒꯥꯔꯗꯦꯟ ꯁꯦꯝꯕꯁꯦ ꯌꯥꯝ ꯄꯥꯝꯖꯩ

ꯃꯧꯁꯤꯅ ꯊꯥꯕ ꯌꯥꯝ ꯀꯜꯂꯦ ꯃꯥꯅ ꯊꯥꯖꯤꯜꯂꯒ ꯑꯩꯈꯣꯏꯕꯨ ꯐꯪꯍꯟꯕꯅꯦ ꯐꯖꯕꯁꯦ ꯑꯗꯨꯒꯤ ꯏꯆꯥꯗꯨꯅ ꯏꯁꯤꯡ ꯆꯥꯏꯗꯅ ꯃꯁꯛ ꯃꯅꯥꯝꯁꯨ ꯊꯣꯛꯍꯟꯕꯅꯦ ꯐꯖꯍꯟꯕꯅꯦ ꯃꯧꯅ ꯊꯥꯔꯒ ꯏꯆꯥꯅ ꯏꯁꯤꯡ ꯆꯥꯏꯔꯒ ꯑꯗꯨꯝ ꯐꯖꯍꯜꯂꯦ